ꯃꯅꯤꯄꯨꯔꯒꯤ ꯃꯍꯩ ꯃꯁꯤꯡ ꯇꯝꯕꯒꯤ ꯃꯇꯤꯛ ꯃꯒꯨꯟ ꯑꯁꯤ ꯑꯇꯣꯞꯄ ꯚꯥꯔꯠꯀꯤ ꯂꯝꯁꯤꯡꯗ ꯂꯩꯕ ꯃꯍꯩ ꯃꯁꯤꯡ ꯇꯝꯐꯝꯁꯤꯡꯒ ꯌꯦꯡꯅꯕ ꯃꯇꯝꯗ ꯌꯥꯝꯅ ꯍꯟꯊꯔꯤ ꯍꯥꯏꯅ ꯍꯥꯏꯅꯤꯡꯏ ꯃꯔꯝꯗꯤ ꯃꯄꯥꯟꯒꯤ ꯂꯝꯗ ꯃꯄꯥꯟꯒꯤ ꯔꯥꯏꯖ꯭ꯌꯥꯁꯤꯡꯗ ꯂꯩꯔꯤꯕ ꯁ꯭ꯀꯨꯜꯁꯤꯡꯁꯤꯗ ꯐꯪꯂꯤꯕ ꯈꯨꯗꯣꯡꯆꯥꯕ ꯈꯨꯠꯁꯨ ꯈꯨꯠꯂꯥꯏꯃꯛꯇꯕꯨ ꯑꯣꯏꯔꯣ ꯈꯨꯗꯣꯡꯆꯥꯕ ꯑꯗꯨꯒ ꯂꯥꯏꯔꯤꯛ ꯇꯝꯕꯤꯕꯒꯤ ꯅꯤꯌꯣꯝ ꯍꯥꯏꯔꯒꯁꯨ ꯑꯩꯈꯣꯏ ꯃꯅꯤꯄꯨꯔꯗꯗꯤ ꯑꯗꯨꯛꯂꯥ ꯑꯗꯨꯛꯌꯥꯝꯅ ꯈꯨꯠꯁꯨ ꯈꯨꯠꯂꯥꯏ ꯃꯇꯤꯛ ꯆꯥꯅ ꯐꯪꯗꯦ ꯑꯗꯨꯅ ꯑꯩꯈꯣꯏ ꯑꯉꯥꯡꯁꯤꯡꯁꯤꯗ ꯑꯗꯨꯝ ꯂꯥꯏꯔꯤꯛꯁꯤꯗ ꯂꯩꯔꯤꯕ ꯈꯔꯁꯤ ꯇꯝꯕꯤꯕ ꯅꯠꯇꯅ ꯑꯩꯈꯣꯏꯅ ꯃ ꯃꯄꯨꯡ ꯐꯥꯅ ꯂꯥꯏꯔꯤꯛ ꯇꯝꯕꯤꯕꯁꯤ ꯐꯪꯗꯦ ꯈꯨꯠꯁꯨ ꯃꯇꯤꯛ ꯆꯥꯕ ꯏꯟꯐ꯭ꯔꯥꯁ꯭ꯇ꯭ꯔꯛꯆꯔꯁꯤꯡ ꯋꯥꯠꯄꯅ ꯃꯔꯝ ꯑꯣꯏꯗꯨꯅ ꯐꯖꯅ ꯂꯥꯏꯔꯤꯛ ꯇꯝꯕ ꯐꯪꯗꯦ ꯑꯗꯨꯒꯤꯁꯨ ꯃꯊꯛꯇ ꯑꯩꯈꯣꯏꯅ ꯂꯥꯏꯔꯤꯛ ꯇꯝꯕꯗ ꯑꯣꯖꯥꯁꯤꯡꯁꯤꯅ ꯇ꯭ꯔꯦꯟ ꯋꯦꯜ ꯇ꯭ꯔꯦꯟ ꯇꯧꯔꯒꯁꯨ ꯑꯃꯨꯛ ꯁ꯭ꯀꯨꯜꯁꯤꯡꯁꯤꯗ ꯐꯖꯅ ꯇꯧꯕꯤꯗꯕ ꯑꯗꯨꯒꯨꯝꯕ ꯃꯌꯥꯝꯁꯤꯡꯁꯤꯅ ꯑꯉꯥꯡꯁꯤꯡꯁꯤꯗ ꯐꯖꯅ ꯂꯥꯏꯔꯤꯛ ꯇꯝꯕꯗ ꯂꯥꯏꯔꯤꯛ ꯇꯝꯕ ꯐꯪꯗꯦ ꯍꯥꯏꯅ ꯍꯥꯏꯖꯅꯤꯡꯏ ꯑꯗꯨꯒ ꯑꯗꯨꯕꯨ ꯑꯩꯈꯣꯏꯒꯤꯔꯣꯝꯗ ꯑꯃꯨꯛ ꯐꯪꯕ ꯍꯥꯏꯔꯒꯗꯤ ꯑꯩꯈꯣꯏꯅ ꯁꯦ ꯈꯨꯗꯝ ꯑꯣꯏꯅ ꯍꯥꯏꯔꯕ ꯃꯇꯝꯗ ꯖ꯭ꯌꯣꯒ꯭ꯔꯥꯐꯤꯒꯨꯝꯕ ꯇꯝꯕ ꯃꯇꯝꯗꯗꯤ ꯑꯩꯈꯣꯏꯒꯤ ꯃꯅꯤꯄꯨꯔꯒꯤ ꯑꯉꯥꯡꯁꯤꯡꯁꯤꯅ ꯚꯥꯔꯠꯀꯤ ꯂꯝꯈꯨꯗꯤꯡꯃꯛꯀꯤ ꯃꯇꯥꯡꯗ ꯃꯃꯨꯠ ꯇꯥꯅ ꯐꯖꯅ ꯈꯪꯏ ꯃꯁꯤꯒꯤ ꯃꯇꯥꯡꯗꯗꯤ ꯑꯃꯨꯛ ꯃꯅꯤꯄꯨꯔꯗꯅ ꯌꯥꯝꯅ ꯐꯖꯅ ꯇꯝꯃꯦ ꯍꯥꯏꯅ ꯍꯥꯏꯖꯅꯤꯡꯏ ꯑꯗꯨꯒ ꯃꯅꯤꯄꯨꯔꯒꯤ ꯃꯃꯤꯡ ꯆꯠꯂꯕ ꯃꯍꯩ ꯇꯝꯐꯝꯁꯤꯡꯁꯤꯡ ꯈꯔ ꯄꯟꯕ ꯇꯥꯔꯕꯗꯤ ꯙꯅꯃꯟꯖꯨꯔꯤ ꯀꯣꯂꯦꯖ ꯑꯗꯨꯒ ꯀꯣꯂꯦꯁꯁꯤꯡꯗ ꯍꯥꯏꯔꯒ ꯘꯅꯄ꯭ꯔꯤꯌꯥ ꯋꯤꯃꯤꯟꯁ ꯀꯣꯂꯦꯁ ꯑꯗꯨꯒ ꯇꯝꯐꯁꯅꯥ ꯒꯔꯜꯁ ꯍꯥꯌꯔ ꯁꯦꯀꯦꯟꯗ꯭ꯔꯤ ꯁ꯭ꯀꯨꯜ ꯖꯣꯟꯁ꯭ꯇꯣꯟ ꯍꯥꯌꯔ ꯁꯦꯀꯦꯟꯗ꯭ꯔꯤ ꯁ꯭ꯀꯨꯜ ꯒꯣꯃꯦꯟ ꯁ꯭ꯀꯨꯜꯁꯤꯡꯗ ꯑꯗꯨꯒ ꯄ꯭ꯔꯥꯏꯕꯦꯠꯇ ꯍꯥꯏꯔꯒꯗꯤ ꯌꯨꯅꯥꯀꯣ ꯑꯗꯨꯒ ꯃꯥꯔꯤꯌꯥ ꯃꯣꯟꯇꯦꯁꯣꯔꯤ ꯍꯥꯏꯔꯤꯕꯁꯤꯡꯁꯤ ꯃꯃꯤꯡ ꯄꯟꯕ ꯌꯥꯏ